ꯑꯩꯈꯣꯏꯒꯤ ꯂꯝꯁꯤꯗ ꯑꯩꯈꯣꯏꯒꯤ ꯇꯣꯡꯉꯥꯟ ꯇꯣꯡꯉꯥꯟꯕ ꯐꯤꯁꯥ ꯐꯤꯁꯤ ꯁꯥꯔꯒ ꯑꯩꯈꯣꯏꯒꯤ ꯀꯣꯟ ꯍꯥꯏꯔꯤꯕ ꯑꯩꯈꯣꯏꯒꯤ ꯍꯥꯟꯅ ꯃꯃꯥꯡꯉꯩꯗꯒꯤ ꯏꯄꯥ ꯏꯄꯨꯁꯤꯡꯅ ꯁꯤꯖꯤꯟꯅꯔꯛꯄ ꯑꯩꯈꯣꯏꯒꯤ ꯀꯣꯟ ꯍꯥꯏꯔꯤꯕ ꯄꯣꯠꯁꯤ ꯁꯤꯖꯤꯟꯅꯔꯒ ꯐꯤꯁꯤ ꯀꯌꯥꯃꯔꯣꯝ ꯁꯥꯗꯅ ꯃꯌꯥꯝꯗ ꯁꯄ꯭ꯂꯥꯏ ꯇꯧꯔꯤꯕ ꯑꯗꯣ ꯁꯤꯒꯤ ꯃꯅꯨꯡꯁꯤꯗ ꯑꯩꯈꯣꯏꯒꯤ ꯌꯥꯝꯅ ꯃꯔꯨ ꯑꯣꯏꯅ ꯈꯪꯅꯔꯤꯁꯤ ꯀꯔꯤꯅꯣ ꯍꯥꯏꯔꯀꯥꯟꯗ ꯑꯩꯈꯣꯏ ꯂꯦꯡꯌꯥꯟ ꯐꯤ ꯑꯈꯪ ꯑꯍꯩ ꯍꯥꯏꯗꯤ ꯃꯤꯊꯣꯏ ꯃꯤꯍꯦꯟ ꯀꯩꯀꯩ ꯑꯩꯈꯣꯏꯒꯤ ꯃꯤ ꯑꯆꯧ ꯑꯆꯧꯕ ꯃꯤ ꯀꯌꯥꯅ ꯌꯥꯜꯂꯤꯕ ꯂꯦꯡꯌꯥꯟ ꯐꯤ ꯑꯗꯒꯤ ꯐꯩꯖꯣꯝ ꯍꯥꯏꯅ ꯈꯪꯅꯕ ꯈꯨꯗꯩ ꯑꯗꯒꯤ ꯏꯟꯅꯐꯤꯅꯆꯤꯡꯕ ꯂꯨꯡꯒꯤꯒꯨꯝꯕ ꯀꯔꯤꯒꯨꯝꯕ ꯃꯌꯥꯝ ꯑꯃ ꯇꯨꯔꯤ ꯑꯗ ꯑꯩꯈꯣꯏ ꯁ꯭ꯋꯥꯏꯒꯤ ꯑꯣꯏꯅꯗꯤ ꯑꯩꯒꯤ ꯑꯣꯏꯅꯗꯤ ꯅꯥꯠꯀꯤ ꯑꯣꯏꯕ ꯆꯠꯅꯕꯤꯒꯤ ꯐꯤꯖꯣꯜ ꯑꯃꯍꯦꯛꯇ ꯄꯨꯊꯣꯛꯅꯕ ꯍꯥꯏꯕꯁꯤꯃꯗꯤ ꯑꯩꯅ ꯐꯤ ꯁꯥꯕ ꯃꯃꯥꯡꯉꯩꯗꯒꯤ ꯁꯥꯔꯛꯄ ꯅꯠꯇꯕꯅꯤꯅ ꯄꯨꯊꯣꯛꯅꯕ ꯍꯥꯏꯕꯗꯨꯃꯗꯤ ꯇꯧꯖꯗꯦ